ꯍꯜꯂꯣ ꯁꯤꯁꯤ ꯗꯤꯂꯤꯕꯔ ꯕꯣꯏ ꯑꯣꯏꯔꯕ꯭ꯔꯥ ꯋꯥꯡꯖꯤꯡꯒꯤꯗꯣ ꯑꯗꯣ ꯑꯩꯒꯤ ꯄꯣꯠꯁꯦ ꯍꯧꯖꯤꯛ ꯅꯪꯅ ꯗꯤꯂꯤꯕꯔ ꯇꯧꯔꯝꯕꯗꯣ ꯑꯩꯅ ꯍꯥꯡꯇꯣꯛꯑ ꯌꯦꯡꯀꯥꯟꯗ ꯍꯥꯡꯇꯣꯛꯑ ꯌꯦꯡꯗ꯭ꯔꯤ ꯀꯥꯟꯗꯅꯦ ꯄꯦꯛꯀꯦꯠꯁꯦ ꯀꯥꯏꯔ ꯂꯩꯔꯝꯃꯦ ꯀꯩꯁꯨ ꯀꯃꯥꯏꯅ ꯇꯧꯔꯤꯅꯣ ꯃꯣꯏ ꯑꯥꯗꯩ ꯁꯣꯏꯔꯛꯏꯔ ꯅꯪꯅ ꯍꯥꯡꯇꯣꯛꯑ ꯌꯦꯡꯉꯨꯔꯕꯣꯕ ꯑꯥ ꯎꯝ ꯎꯝ ꯑꯩ ꯄꯣꯠꯁꯦ ꯑꯩ ꯕꯤꯗꯤꯑꯣ ꯅꯝꯃꯦꯕꯀꯣ ꯅꯪ ꯀꯩꯅꯣꯗ ꯊꯥꯅꯉꯥꯏꯒꯤ ꯑꯗꯣ ꯄꯣꯠꯁꯦ ꯃꯅꯨꯡꯗꯁꯨ ꯀꯥꯏꯕꯗꯤ ꯃꯥꯜꯂꯦ ꯑꯗꯣ ꯑꯩ ꯂꯧꯗꯤ ꯂꯧꯊꯣꯛꯇ꯭ꯔꯤ ꯑꯗꯣ ꯄꯣꯠꯇꯣ ꯂꯤꯛ ꯑꯣꯏꯔꯝꯃꯦ ꯑꯗꯣ ꯑꯗꯨꯅꯅꯦ ꯑꯩ ꯔꯤꯇꯔꯟꯗ ꯅꯝꯃꯒꯦꯀꯣ ꯑꯗꯣ ꯅꯪ ꯍꯌꯦꯡꯅꯦ ꯂꯧꯕ ꯂꯥꯛꯑꯣ ꯍꯌꯦꯡ ꯅꯪ ꯄꯨꯡ ꯀꯌꯥꯗ ꯂꯥꯛꯇꯣꯏꯅꯣ ꯑꯝꯇ ꯍꯥꯏꯔꯛꯑꯣꯅꯦ ꯍꯣꯏ ꯌꯥꯏꯌꯦ ꯑꯗꯣ ꯄꯨꯡ ꯅꯤꯄꯥꯟꯗ ꯑꯣꯏꯔꯁꯨ ꯌꯥꯏꯔꯦ ꯑꯗꯣ ꯐꯔꯦ ꯐꯔꯦ ꯑꯗꯨꯗꯤ ꯄꯨꯡ ꯅꯤꯄꯥꯟꯗ ꯂꯥꯛꯑꯣꯀꯣ ꯁꯣꯏꯔꯅꯣ ꯑꯗꯨ ꯅꯠꯇ꯭ꯔꯗꯤ ꯑꯩꯅ ꯀꯝꯄ꯭ꯂꯦꯟ ꯇꯧꯅꯤꯀꯣ ꯄꯣꯠ ꯂꯤꯛ ꯑꯣꯏꯍꯜꯂꯛꯄꯒꯤ ꯐꯔꯦ ꯐꯔꯦ ꯑꯗꯨꯗꯤ ꯊꯝꯃꯣ